ꯑꯩꯅ ꯑꯈꯟꯅꯅ ꯆꯥꯎꯊꯣꯛꯆꯈꯤꯕ ꯐꯥꯎꯔꯛꯈꯤꯕ ꯀꯔꯤꯒꯨꯝꯕ ꯑꯃ ꯌꯦꯛꯈꯤꯕꯒꯤ ꯃꯇꯥꯡꯗ ꯍꯪꯕ ꯇꯥꯔꯒꯗꯤ ꯆꯥꯎꯊꯣꯛꯆꯈꯤꯕ ꯃꯤꯀꯨꯞ ꯑꯗꯨꯃꯛ ꯂꯩ ꯍꯥꯏꯕ ꯇꯥꯏ ꯃꯗꯨꯒꯤ ꯃꯇꯥꯡꯗ ꯑꯩꯉꯣꯟꯅ ꯏꯃꯥ ꯏꯄꯥꯁꯤꯡ ꯃꯔꯨꯞꯁꯤꯡ ꯀꯁꯇꯃꯔꯁꯤꯡꯅ ꯑꯩꯒꯤ ꯍꯩꯁꯤꯡꯕꯒꯤ ꯃꯇꯥꯡꯗ ꯋꯥꯐꯝ ꯀꯌꯥ ꯃꯔꯨꯝ ꯐꯣꯡꯗꯣꯛꯄꯤꯔꯛꯏ ꯑꯩꯕꯨ ꯊꯥꯒꯠꯄꯤꯔꯛꯏ ꯃꯗꯨꯗ ꯑꯩꯅ ꯌꯥꯝꯅ ꯆꯥꯎꯊꯣꯛꯆꯕ ꯐꯥꯎꯖꯩ ꯑꯩꯅ ꯇꯧꯖꯔꯤꯕ ꯊꯕꯛ ꯑꯗꯨꯒꯤ ꯃꯍꯩ ꯌꯥꯜꯂꯦ ꯍꯥꯏꯅ ꯈꯟꯖꯩ ꯃꯇꯨꯡꯗꯁꯨ ꯃꯁꯤꯗꯒꯤ ꯍꯦꯟꯅ ꯐꯖꯅ ꯑꯩꯒꯤ ꯁꯤꯟꯐꯝ ꯑꯁꯤꯗ ꯃꯥꯏ ꯄꯥꯛꯅ ꯆꯪꯁꯟꯒꯦ ꯍꯥꯏꯅ ꯈꯜꯂꯤ ꯃꯈꯣꯏꯗꯒꯤ ꯐꯤꯠꯕꯦꯛꯁꯤꯡ ꯐꯪꯕꯁꯨ ꯌꯥꯎꯋꯤ ꯑꯩꯒꯤ ꯑꯁꯣꯏꯕꯁꯤꯡ ꯍꯥꯏꯕꯤꯔꯛꯄꯁꯨ ꯌꯥꯎꯋꯤ ꯃꯗꯨꯅ ꯑꯩꯅ ꯀꯩꯁꯨ ꯊꯣꯏꯗꯣꯛꯅ ꯈꯜꯂꯨꯕ ꯂꯩꯇꯦ ꯑꯩꯒꯤ ꯑꯁꯣꯏꯕ ꯍꯥꯏꯕꯤꯔꯛꯄꯗ ꯑꯩꯅ ꯇꯔꯥꯝ ꯇꯔꯥꯝ ꯋꯦꯜꯀꯝ ꯇꯧꯋꯤ ꯃꯇꯨꯡꯗ ꯍꯦꯟꯅ ꯐꯕ ꯂꯥꯏꯁꯤꯡ ꯄꯨꯊꯣꯛꯀꯦ ꯍꯥꯏꯅ ꯈꯜꯂꯤ